ꯑꯧ ꯑꯧ ꯃꯥꯅꯤ ꯃꯥꯅꯤ ꯑꯧ ꯕꯦꯛꯀꯔꯤꯒꯤꯗꯤ ꯑꯌꯥꯝꯕ ꯂꯩꯔꯦ ꯂꯣꯏ ꯁꯨꯅ ꯕꯦꯛꯀꯔꯤ ꯑꯆꯥꯄꯣꯠ ꯃꯈꯜ ꯀꯦꯛꯇꯒꯤ ꯑꯗꯒꯤ ꯗꯕ꯭ꯂꯨꯇꯤꯗꯒꯤ ꯑꯗꯒꯤ ꯕꯦꯛꯀꯔꯤꯒꯤ ꯍꯥꯏꯕ ꯄꯣꯠꯈꯩꯗꯤ ꯑꯌꯥꯝꯕꯗꯤ ꯑꯩꯉꯣꯟꯗ ꯂꯣꯏ ꯂꯩꯔꯦ ꯀꯔꯤ ꯀꯔꯤ ꯑꯥꯏꯇꯦꯝꯗ ꯄꯥꯝꯕ ꯌꯥꯎꯕꯤꯒꯦ ꯑꯗꯣꯝꯅꯁꯨ ꯆꯣꯏꯁ ꯈꯔ ꯑꯗꯨꯝ ꯇꯧꯔꯛꯄ ꯌꯥꯏꯌꯦ ꯀꯔꯤ ꯀꯔꯤ ꯄꯣꯠ ꯕꯦꯛꯀꯔꯤꯗ ꯃꯈꯜ ꯃꯌꯥꯝ ꯂꯩꯈ꯭ꯔꯦꯗꯅ ꯑꯗꯒꯤ ꯄꯞ ꯂꯩ ꯀꯦꯛ ꯂꯩ ꯑꯗꯒꯤ ꯀꯩꯅꯣꯗ ꯍꯥꯏꯔꯒꯁꯨ

ꯕꯦꯛꯀꯔꯤꯒꯤ ꯀꯔꯤꯑꯕ ꯃꯃꯤꯡꯒꯁꯦ ꯀꯥꯎꯋꯤꯅꯦ ꯑꯩꯕꯣꯛꯇ ꯑꯉꯥꯡꯉꯩꯅ ꯁꯨꯝ ꯑꯌꯥꯝꯕ ꯁꯨꯝ ꯄꯥꯏꯕꯅꯤꯅ ꯑꯩꯅ ꯁꯨꯝ ꯁꯣꯝꯗ ꯊꯥꯗꯣꯛ ꯊꯥꯖꯤꯟꯒꯤ ꯑꯣꯏꯅ ꯂꯩꯕꯅꯦꯕ ꯑꯉꯥꯡꯉꯩꯗ ꯑꯗꯨꯝ ꯃꯈꯟ ꯃꯊꯦꯟꯒꯤ ꯂꯤꯁꯇꯣ ꯑꯗꯨꯁꯨ ꯂꯩ ꯑꯄꯥꯝꯕ ꯑꯗꯒꯤ ꯀꯔꯤ ꯂꯝꯗꯩꯅꯣ ꯑꯣꯏꯅ ꯇꯧꯔꯛꯏꯁꯤꯕꯣ ꯀꯔꯤ ꯀꯔꯤ ꯂꯝ ꯊꯥꯒꯗꯧꯕ ꯈꯣꯠꯀꯗꯧꯕ

ꯑꯥ ꯑꯧ ꯑꯧ

ꯑꯥ ꯑꯧ ꯑꯧ ꯑꯧ ꯌꯥꯅꯤ ꯌꯥꯅꯤ ꯑꯗꯨꯝ ꯑꯄꯥꯝꯕ ꯈꯨꯗꯤꯡꯃꯛ ꯗꯤꯖꯥꯏꯟ ꯊꯥꯅꯤꯡꯕ ꯃꯃꯤꯡꯗꯒꯤ ꯑꯣꯏꯔꯣ ꯑꯗꯒꯤ ꯀꯩꯅꯣꯗꯕꯨ ꯑꯣꯏꯔꯣ ꯁꯇꯥꯜꯗꯕꯨ ꯑꯣꯏꯔꯣ ꯑꯗꯒꯤ ꯑꯩꯈꯣꯏꯁꯤ ꯀꯩꯅꯣꯁꯨ ꯂꯩꯀꯣ ꯑꯩꯈꯣꯏꯅ ꯍꯣꯝ ꯗꯦꯂꯤꯕꯔꯤꯁꯨ ꯇꯧꯕ ꯌꯥꯏꯀꯣ ꯂꯝꯖꯤꯡꯗꯣ ꯑꯗꯩ ꯏꯁꯥ ꯆꯥꯛꯆꯗ꯭ꯔꯁꯨ ꯂꯥꯛꯄꯤꯗ꯭ꯔꯒꯁꯨ ꯑꯗꯨꯝ ꯑꯩꯈꯣꯏꯅ ꯊꯤꯜꯍꯜꯂꯛꯄ ꯑꯉꯥꯡ ꯑꯗꯒꯤ ꯊꯥꯗꯣꯛ ꯊꯥꯖꯤꯟ ꯇꯧꯗꯅ ꯑꯗꯨꯝ ꯂꯣꯏꯅ ꯁꯤꯟꯕ ꯌꯥꯏ ꯑꯗꯒꯤ ꯑꯇꯣꯞꯄ ꯃꯈꯟ ꯈꯔꯁꯨ ꯑꯗꯨꯝ ꯂꯩꯅꯤꯀꯣ ꯂꯩꯅꯦꯗꯤ ꯏꯁꯥꯅ ꯍꯌꯦꯡ ꯑꯣꯗꯔ ꯇꯧꯕꯤꯔꯝꯃꯦꯗꯅ ꯑꯗꯒꯤ ꯑꯦꯗꯚꯥꯟꯁꯀꯨꯝ ꯈꯤꯇꯪꯗꯤ ꯍꯥꯟꯅ ꯄꯤꯕꯤꯔꯝꯇꯥꯔꯦ ꯑꯗꯨꯒ ꯑꯋꯥꯠꯄꯗꯨꯅ ꯑꯗꯨꯝ ꯂꯧ ꯂꯥꯛꯑꯒ ꯑꯩꯈꯣꯏꯅ ꯑꯗꯨꯝ ꯑꯉꯥꯡꯈꯩ ꯊꯤꯜꯍꯜꯂꯛꯑꯒ ꯑꯗꯨꯝ ꯃꯐꯝꯗꯣ ꯖꯒꯥꯗꯣ ꯀꯥꯏꯗꯅꯣ ꯊꯥꯗꯣꯏꯁꯦ ꯀꯩꯅꯧꯗꯅꯤ ꯍꯥꯏꯔꯁꯨ ꯑꯣꯏꯅꯥꯝꯗꯕꯨ ꯍꯥꯏꯔꯁꯨ ꯅꯝꯕꯣꯜꯗꯕꯨ ꯍꯥꯏꯔꯁꯨ ꯑꯗꯨꯝ ꯈꯔ ꯂꯥꯞꯄꯐꯥꯎ ꯑꯗꯨꯝ ꯌꯥꯏꯀꯣ ꯃꯣꯏꯔꯥꯡꯕꯥꯎ ꯑꯗꯨꯝ ꯆꯠꯄ ꯌꯥꯏ ꯑꯗꯩ ꯇꯉꯥꯏ ꯐꯗ꯭ꯔꯦ ꯍꯥꯏꯔꯗꯤ ꯈꯔ ꯑꯗꯨꯝ ꯀꯤꯂꯣꯃꯤꯇꯔ ꯊꯥꯔꯇꯤ ꯐꯣꯔꯇꯤꯗꯤ ꯊꯥꯔꯇꯤ ꯃꯨꯛꯀꯤ ꯆꯥꯡꯗꯤ ꯑꯗꯨꯝ ꯍꯣꯝ ꯗꯦꯂꯤꯕꯔꯤ ꯇꯧꯕ ꯉꯝꯃꯤꯀꯣ ꯑꯩꯈꯣꯏꯅ ꯑꯗꯨꯝ ꯈꯔ ꯂꯥꯞꯄ ꯃꯐꯝꯗ ꯑꯣꯏꯔꯁꯨ ꯍꯣꯝ ꯗꯦꯂꯤꯕꯔꯤ ꯆꯥꯔꯖꯦꯁ ꯑꯧ ꯑꯗꯨꯝ ꯑꯗꯨꯁꯨ ꯂꯩꯅꯤ ꯍꯣꯝ ꯗꯦꯂꯤꯕꯔꯤꯒꯤ ꯆꯥꯔꯖꯁꯨ ꯀꯩꯁꯨ ꯑꯗꯣ ꯑꯦꯛꯁꯇ꯭ꯔꯥ ꯆꯥꯔꯖꯦꯁꯁꯦ ꯂꯥꯞꯇ ꯂꯥꯞꯈ꯭ꯔꯒꯗꯤ ꯀꯤꯂꯣꯃꯤꯇꯔ ꯇꯔꯥꯗꯒꯤꯅ ꯇꯔꯥꯃꯉꯥꯕꯣꯛꯀꯤ ꯃꯉꯥ ꯇꯔꯥ ꯇꯔꯥꯃꯉꯥ ꯁ꯭ꯋꯥꯏꯕꯣꯛꯀꯤꯗꯤ ꯑꯩꯈꯣꯏ ꯆꯥꯔꯖꯦꯁ ꯂꯧꯖꯔꯔꯣꯏ ꯑꯗꯨꯒ ꯇꯔꯥꯃꯉꯥꯗꯒꯤ ꯈꯔ ꯍꯦꯟꯕꯗꯨꯗꯤ ꯆꯥꯔꯖꯦꯁ ꯈꯤꯇꯪꯗꯤ ꯍꯥꯐꯟꯒꯅꯤ ꯑꯗꯨꯃꯥꯏꯅ ꯂꯩꯌꯦ ꯑꯩꯈꯣꯏꯒꯤꯁꯦ ꯍꯣꯝ ꯗꯦꯂꯤꯕꯔꯤꯒꯤ ꯎꯝ ꯑꯥꯎ ꯐ꯭ꯂꯦꯚꯔ ꯑꯧ ꯑꯧ ꯑꯧ ꯍꯣꯏ ꯍꯣꯏ ꯍꯣꯏ ꯍꯣꯏ ꯑꯧ ꯑꯧ ꯑꯧ ꯑꯗꯨꯁꯨ ꯑꯩ ꯍꯥꯏꯖꯔꯛꯀꯦ ꯐ꯭ꯂꯦꯚꯔꯗꯨꯗꯤ ꯃꯈꯜ ꯃꯌꯥꯝ ꯂꯩꯈ꯭ꯔꯦ ꯏꯁꯇꯔꯣꯕꯦꯔꯤꯒꯤ ꯂꯩ ꯑꯗꯒꯤ ꯆꯣꯀ꯭ꯂꯦꯠꯀꯤ ꯂꯩꯔꯤ ꯑꯗꯒꯤ ꯃꯈꯟ ꯃꯊꯦꯟ ꯑꯍꯥꯎꯕ ꯑꯗꯨꯝ ꯐ꯭ꯂꯦꯚꯔ ꯑꯄꯥꯝꯕ ꯑꯗꯨꯝ ꯃꯌꯥꯝ ꯀꯁꯇꯃꯔꯁꯤꯡꯅꯗꯤ ꯃꯥꯒꯤ ꯃꯥꯒꯤ ꯑꯄꯥꯝꯕꯒꯤ ꯃꯇꯨꯡꯏꯟꯅ ꯐ꯭ꯂꯦꯚꯔꯗꯨꯗꯤ ꯁꯦꯝꯃꯦ ꯁꯦꯝꯖꯕꯅꯦ ꯑꯗꯨꯒ ꯀꯦꯛꯁꯦ ꯀꯦ ꯖꯤ ꯑꯃꯒꯤ ꯂꯩ ꯀꯦ ꯖꯤ ꯃꯈꯥꯏ ꯂꯩ ꯄꯤꯛꯑꯕꯗ ꯑꯩꯈꯣꯏ ꯄꯋꯥꯒꯤꯕꯣꯛ ꯁꯥꯏ ꯍꯥꯏꯇꯥꯔꯦꯀꯣ ꯀꯦ ꯖꯤ ꯃꯈꯥꯏꯁꯦ ꯁꯥꯕ ꯄꯥꯝꯕ ꯌꯥꯎꯔꯤ ꯀꯦ ꯖꯤ ꯄꯥꯝꯕ ꯌꯥꯎꯏ ꯀꯦ ꯖꯤ ꯑꯅꯤ ꯄꯥꯝꯕ ꯌꯥꯎꯏ ꯀꯦ ꯖꯤ ꯃꯉꯥ ꯄꯥꯝꯕ ꯌꯥꯎꯏ ꯑꯗꯨꯝ ꯈꯔ ꯃꯊꯣꯟ ꯃꯊꯣꯟ ꯇꯧꯕꯤꯌꯨꯒꯥꯏꯅ ꯃꯊꯣꯟ ꯑꯃꯈꯛ ꯇꯧꯕ ꯌꯥꯎꯏ ꯃꯊꯣꯟ ꯃꯉꯥ ꯇꯧꯕꯕꯣꯛ ꯌꯥꯎꯏ ꯃꯊꯣꯟ ꯃꯈꯥ ꯃꯉꯥ ꯇꯔꯨꯛ ꯇꯧꯔꯒ ꯁꯥꯕ ꯑꯗꯒꯤ ꯃꯊꯣꯟ ꯑꯃꯈꯇꯪ ꯁꯥꯕ ꯑꯗꯒꯤ ꯗꯤꯖꯥꯏꯟ ꯈꯔ ꯍꯦꯟꯅ ꯍꯥꯞꯄꯤꯌꯨꯒꯥꯏꯅ ꯂꯥꯏꯗꯤꯒꯤ ꯏꯁꯇꯥꯏꯜꯗ ꯁꯦꯝꯕꯤꯌꯨꯒ ꯍꯥꯏꯕ ꯑꯗꯒꯤ ꯌꯨꯝꯒꯤ ꯇꯥꯏꯞꯇ ꯍꯥꯏꯐꯦꯠ ꯁꯦꯝꯕꯤꯌꯨ ꯅꯠꯇ꯭ꯔꯒ ꯂꯩꯔꯣꯡ ꯉꯥꯛꯇ ꯌꯦꯛꯄꯤꯌꯨ ꯗꯤꯖꯥꯏꯟꯗꯨꯗꯤ ꯌꯥꯝꯃꯦ ꯂꯩꯔꯦ ꯑꯗꯨꯕꯨ ꯑꯩꯈꯣꯏ ꯑꯉꯥꯡꯁꯤꯡꯁꯤꯅ ꯑꯗꯨꯝ ꯑꯄꯥꯝ ꯑꯄꯥꯝꯕꯗꯨꯒꯤ ꯃꯑꯣꯡꯗ ꯑꯗꯨꯝ ꯇꯧꯔꯒ ꯂꯣꯏꯅ ꯁꯦꯝꯃꯒ ꯁꯥꯔꯒ ꯀꯁꯇꯃꯔꯁꯤꯡꯒꯤ ꯍꯥꯏꯇꯥꯔꯦ ꯄꯦꯟꯅꯕꯗꯤ ꯑꯗꯨꯝ ꯑꯄꯥꯝ ꯑꯄꯥꯝꯕ ꯀꯁꯇꯃꯔꯒꯤ ꯑꯄꯥꯝꯕꯗꯨ ꯅꯤꯡꯊꯨꯡꯅꯕꯗꯤ ꯑꯩꯈꯣꯏꯅ ꯑꯗꯨꯝ ꯍꯣꯠꯅꯗꯅ ꯉꯁꯤꯕꯣꯛꯇꯤ ꯃꯌꯥꯝꯒꯤ ꯃꯤꯌꯥꯝꯅ ꯈꯪꯕꯤꯕ ꯕꯦꯛꯀꯔꯤ ꯗꯨꯀꯥꯟ ꯑꯃ ꯑꯣꯏꯅ ꯂꯩꯖꯔꯤꯅꯦꯕꯀꯣ ꯑꯗꯨꯅ ꯑꯄꯥꯝꯕꯗꯨꯗꯤ ꯃꯌꯥꯝ ꯂꯩꯈ꯭ꯔꯦ ꯈꯟꯕ ꯌꯥꯔꯦ ꯃꯗꯒꯤ ꯐ꯭ꯂꯦꯚꯔꯁꯨ ꯑꯄꯥꯝꯕ ꯈꯟꯕ ꯌꯥꯏ ꯀꯦ ꯖꯤ ꯀꯦ ꯖꯤ ꯂꯧꯅꯤꯡꯕ ꯀꯦ ꯖꯤ ꯃꯁꯤꯡꯗꯨ ꯃꯉꯥ ꯂꯧꯒꯦꯁꯨ ꯌꯥꯏ ꯑꯅꯤ ꯂꯧꯒꯦꯁꯨ ꯌꯥꯏ ꯑꯍꯨꯝ ꯂꯧꯒꯦꯁꯨ ꯌꯥꯏ ꯑꯗꯨꯝ ꯑꯉꯥꯡꯒꯤ ꯈꯔ ꯆꯥꯎꯅ ꯇꯧꯒꯦ ꯍꯥꯏꯔꯒꯗꯤ ꯑꯗꯨꯝ ꯑꯄꯥꯝꯕ ꯑꯗꯣꯝꯒꯤꯖꯨ ꯀꯦ ꯖꯤ ꯃꯁꯤꯡꯗꯣ ꯑꯗꯨꯝ ꯍꯥꯏꯔꯛꯑꯒ ꯁꯦꯝꯕ ꯌꯥꯅꯤꯌꯦ ꯑꯧ ꯀꯌꯥꯃꯨꯛꯀ ꯑꯧ ꯃꯤ ꯀꯌꯥꯃꯨꯛꯀ ꯇꯧꯒꯗꯕꯅꯣ ꯆꯥꯎꯅ ꯁꯦꯝꯅꯤꯡꯉꯤꯔꯥ ꯑꯥ ꯑꯧ ꯑꯧ ꯑꯅꯤ ꯑꯣꯏꯔꯗꯤ ꯑꯗꯨꯝ ꯌꯥꯔꯅꯤꯗ ꯑꯧ

ꯑꯗꯨꯁꯨ ꯐꯪꯅꯤꯌꯦ ꯑꯧ ꯐꯪꯅꯤ ꯐꯪꯅꯤ ꯑꯩꯈꯣꯏꯒꯤ ꯍꯩ ꯃꯍꯤ ꯍꯥꯞꯆꯟꯕ ꯌꯥꯔꯤ ꯑꯗꯒꯤ ꯀꯦꯛ ꯑꯩꯈꯣꯏꯒꯤ ꯑꯩꯈꯣꯏꯒꯤ ꯄꯞꯀꯨꯝꯕꯀꯣ ꯃꯅꯨꯡꯗ ꯄꯞꯇꯁꯨ ꯃꯈꯟ ꯈꯔ ꯂꯩꯀꯣ ꯃꯅꯨꯡꯗ ꯑꯊꯣꯠꯄꯤ ꯁꯪꯒꯣꯝ ꯌꯥꯎꯕꯤ ꯑꯗꯒꯤ ꯒꯦꯝ ꯒꯦꯝ ꯂꯥꯎꯕꯤ ꯑꯗꯨꯒ ꯑꯗꯨꯒꯨꯝꯕꯗ ꯑꯗꯨꯝ ꯂꯩꯔꯤ ꯄꯤꯁ ꯃꯈꯜ ꯈꯔ ꯑꯗꯨꯒ ꯑꯩꯈꯣꯏꯒꯤ ꯄꯦꯛꯀꯤꯡ ꯇꯧꯔꯒ ꯍꯩ ꯃꯍꯤ ꯑꯗꯨꯃꯥꯏꯅ ꯇꯧꯔꯒ ꯄꯤꯅꯕ ꯑꯩꯈꯣꯏ ꯂꯨꯍꯣꯡꯕꯗꯒ ꯇꯧꯅꯕ ꯂꯩꯗꯅ ꯑꯩꯈꯣꯏꯒꯤ ꯂꯨꯍꯣꯡꯕꯗ ꯀꯩꯅꯣ ꯑꯩꯈꯣꯏꯒꯤ ꯍꯩꯖꯤꯡꯄꯣꯠꯇꯒ ꯇꯧꯅꯕ ꯑꯗꯨꯒꯨꯝꯕꯗꯨꯁꯨ ꯑꯩꯈꯣꯏꯗꯗꯤ ꯌꯥꯝ ꯇꯧꯔꯤꯕꯀꯣ ꯑꯗꯨꯁꯨ ꯑꯗꯨꯝ ꯁꯤꯟꯕ ꯌꯥꯅꯤ ꯑꯥ ꯑꯧ ꯍꯥꯏꯕꯤꯔꯛꯑꯣ

ꯑꯅꯧꯕ ꯑꯧ ꯍꯣꯏ ꯍꯣꯏ ꯑꯧ ꯍꯣꯏ ꯑꯗꯨꯗꯤ ꯑꯧ ꯀꯔꯤꯒꯨꯝꯕ ꯑꯉꯥꯡꯒꯤ ꯕꯥꯔꯠꯗꯦꯁꯦ

ꯍꯣꯏ ꯍꯣꯏ ꯍꯣꯏ ꯑꯗꯨꯃꯒ ꯑꯩ ꯍꯥꯏꯖꯔꯛꯑꯒꯦ ꯑꯉꯥꯡꯒꯤ ꯕꯥꯔꯠꯗꯦꯁꯦ ꯀꯔꯤꯒꯨꯝꯕ ꯉꯁꯤ ꯑꯣꯔꯗꯔ ꯇꯧꯔꯛꯑꯒ ꯍꯌꯦꯡ ꯂꯧꯒꯦꯒꯨꯝꯕ ꯍꯥꯏꯔꯒꯗꯤꯅꯦ ꯈꯤꯇꯪ ꯈꯨꯌꯧꯅꯕ ꯀꯦ ꯖꯤ ꯃꯁꯤꯡ ꯌꯥꯝꯕꯅꯤꯅ ꯍꯥꯏꯇꯥꯔꯦ ꯀꯦ ꯖꯤꯗꯣ ꯀꯦ ꯖꯤ ꯑꯅꯤꯒꯨꯝꯕ ꯇꯧꯕꯅꯤꯅ ꯈꯤꯇꯪ ꯈꯨꯌꯧꯅꯕ ꯑꯣꯏꯕꯁꯨ ꯌꯥꯏ ꯑꯗꯨꯅ ꯀꯔꯤꯒꯨꯝꯕ ꯄꯥꯝꯕꯤꯔꯒꯗꯤ ꯑꯣꯔꯗꯔꯁꯦ ꯅꯨꯃꯤꯠ ꯍꯨꯝꯅꯤꯒꯨꯝꯕ ꯅꯠꯇ꯭ꯔꯒ ꯃꯔꯤꯅꯤꯒꯨꯝꯕꯒꯤ ꯃꯃꯥꯡꯗ ꯂꯥꯛꯑꯒꯗꯤ ꯑꯩꯈꯣꯏꯗꯁꯨ ꯁꯦꯝ ꯁꯥꯕꯗ ꯑꯣꯏꯔꯣ ꯑꯃ ꯑꯣꯏꯔꯣ ꯅꯨꯡꯉꯥꯏꯅꯦꯕꯀꯣ ꯑꯗꯨꯃꯥꯏꯅ ꯑꯣꯏꯅ ꯅꯨꯃꯤꯠ ꯅꯤꯅꯤ ꯍꯨꯝꯅꯤ ꯃꯔꯤ ꯃꯉꯥꯅꯤꯒꯤ ꯃꯃꯥꯡꯗꯒ ꯑꯗꯨꯃꯥꯏꯅ ꯂꯥꯛꯄꯤꯔꯒꯗꯤ ꯀꯩꯒꯨꯝꯕ ꯁꯦꯝ ꯁꯥꯕꯗ ꯑꯣꯏꯔꯣ ꯑꯉꯥꯡꯒꯩ ꯀꯩꯀꯩ ꯇꯧꯅꯤꯡꯕ ꯃꯑꯣꯡꯗꯕꯨ ꯑꯣꯏꯔꯣ ꯑꯗꯨ ꯑꯣꯏꯔꯒꯗꯤ ꯈꯤꯇꯪ ꯅꯨꯡꯉꯥꯏꯒꯗ꯭ꯔꯥꯅ ꯈꯜꯂꯦ ꯑꯗꯨꯃꯥꯏꯅ ꯑꯗꯨꯃꯥꯏꯅ ꯇꯧꯕꯤꯔꯣꯅꯦ ꯈꯤꯇꯪ ꯃꯥꯡꯖꯧꯅꯅ

ꯑꯧ ꯑꯧ

ꯍꯣꯏ ꯍꯣꯏ ꯍꯣꯏ ꯍꯣꯏ

ꯍꯣꯏ ꯍꯣꯏ ꯍꯣꯏ ꯍꯣꯏ ꯍꯣꯏ ꯍꯣꯏ ꯑꯗꯨꯁꯨ ꯍꯣꯏ ꯍꯣꯏ ꯑꯗꯨꯁꯨ ꯏꯅꯥꯎꯄꯥꯒꯤꯁꯤꯁꯨ ꯑꯗꯨꯝ ꯀꯩꯅꯣ ꯑꯣꯏꯕꯤꯗꯣꯏꯕ ꯑꯣ ꯑꯗꯨꯗꯤ ꯑꯗꯨꯒꯤꯁꯨ ꯑꯩꯈꯣꯏ ꯑꯉꯥꯡꯁꯤꯡ ꯒꯥꯔꯤ ꯆꯠꯄꯅꯦꯕꯀꯣ ꯑꯗꯨꯒꯤꯁꯨ ꯑꯗꯨꯝ ꯃꯐꯝꯗꯨ ꯍꯥꯏꯔꯛꯑꯒꯗꯤ ꯐꯣꯟ ꯅꯝꯕꯔꯒ ꯑꯗꯨꯝ ꯐꯥꯎꯅꯔꯒ ꯅꯝꯕꯔꯁꯦ ꯄꯤꯅꯔꯒ ꯑꯉꯥꯡꯁꯤꯡ ꯊꯥꯕ ꯆꯠꯄꯗꯨꯗ ꯁꯣꯝꯒꯤꯁꯨ ꯈꯔ ꯑꯄꯥꯝꯕ ꯑꯥꯏꯇꯦꯝꯁꯤꯡ ꯃꯈꯟ ꯃꯈꯟꯁꯤꯡ ꯍꯥꯏꯇꯥꯔꯦꯀꯣ ꯁꯤꯕꯨ ꯄꯤꯌꯨ ꯑꯗꯨꯕꯨ ꯄꯤꯌꯨ ꯍꯥꯏꯔꯁꯨ ꯌꯦꯡꯍꯟꯕꯒꯤ ꯇꯟꯖꯥ ꯑꯃ ꯅꯣꯡꯃ ꯆꯪꯍꯟꯖꯔꯛꯀꯦ ꯗꯨꯀꯥꯟꯗꯨꯗ ꯑꯗꯨꯒ ꯑꯥ ꯐꯣꯟ ꯅꯝꯕꯔ ꯂꯧꯅꯔꯒ ꯑꯧ ꯅꯠꯇ꯭ꯔꯒꯁꯨ ꯃꯥꯅ ꯍꯥꯟꯅ ꯑꯝꯇꯪ ꯂꯥꯛꯑꯝꯃꯒ ꯀꯩꯀꯩ ꯂꯩꯔꯤꯒꯦ ꯂꯤꯁꯀꯗꯣ ꯌꯦꯡꯅꯤꯡꯉꯦ ꯈꯣꯠꯅꯤꯡꯉꯦ ꯍꯥꯏꯔꯒ ꯂꯥꯛꯑꯁꯨ ꯀꯩꯁꯨ ꯀꯥꯏꯗ꯭ꯔꯦꯕꯀꯣ ꯑꯗꯒꯤ ꯂꯥꯛꯄ ꯈꯤꯇꯪ ꯐꯔꯛꯇꯥꯗꯧꯔꯤ ꯍꯥꯏꯔꯒꯅ ꯑꯩꯈꯣꯏꯒꯤ ꯑꯗꯨꯝ ꯆꯠꯄꯗꯨꯗ ꯑꯩꯅ ꯀꯩꯅꯧꯗ ꯁꯤꯒꯤ ꯃꯃꯤꯡꯁꯦ ꯑꯩꯈꯣꯏ ꯂꯥꯛꯄꯤꯔꯤꯕ ꯀꯩꯅꯣ ꯍꯥꯏꯇꯥꯔꯦꯀꯣ ꯍꯪꯕꯤꯔꯛꯏꯕ ꯏꯇꯥꯎꯒꯤ ꯐꯣꯟ ꯅꯝꯕꯔꯁꯦ ꯑꯗꯨꯝ ꯍꯥꯏꯔꯛꯑ ꯇꯧꯍꯜꯂꯛꯑꯒ ꯀꯩꯅꯧ ꯁꯤ ꯌꯧꯔꯛꯑꯦ ꯁꯤ ꯗꯨꯀꯥꯟꯁꯤꯗ ꯀꯔꯝꯕ ꯗꯨꯀꯥꯟꯅꯣ ꯑꯝꯇ ꯊꯣꯛꯄꯤꯔꯛꯑꯣ ꯍꯥꯏꯔꯒ ꯑꯗꯨꯝ ꯇꯧꯅꯔꯒꯁꯨꯀꯣ ꯑꯉꯥꯡꯉꯩꯗꯨꯒ ꯑꯗꯨꯝ ꯄꯣꯠꯇꯨ ꯂꯣꯏ ꯊꯥ ꯂꯥꯛꯄꯗ ꯌꯦꯡꯍꯧꯔꯁꯨ ꯌꯥꯏꯌꯦ ꯑꯗꯨꯒ ꯅꯨꯃꯤꯠꯇꯨꯗ ꯄꯩꯁꯥꯁꯦ ꯂꯣꯏꯃꯛ ꯄꯤꯗ꯭ꯔꯒꯁꯨꯀꯣ ꯑꯗꯨꯒꯤ ꯆꯥꯔꯖ ꯑꯝꯁꯨ ꯌꯥꯏꯀꯣ ꯀꯩꯒꯨꯝꯕ ꯉꯁꯤꯁꯦ ꯄꯣꯠꯇꯤ ꯂꯧꯅꯤꯡꯉꯦ ꯈꯤꯇꯪ ꯐꯔꯛꯇꯥꯔꯅꯤ ꯄꯩꯁꯥꯁꯦ ꯉꯁꯤꯗꯤ ꯁꯨꯗ꯭ꯔꯦ ꯑꯩ ꯄꯣꯠꯇꯤ ꯈꯔ ꯄꯥꯝꯃꯦ ꯈꯣꯠꯂꯦ ꯑꯗꯣ ꯍꯌꯦꯡꯒꯨꯝꯕ ꯅꯠꯇ꯭ꯔꯒ ꯍꯌꯦꯡ ꯃꯊꯪꯒꯨꯝꯕ ꯊꯥ ꯂꯥꯛꯄꯗ ꯑꯃꯨꯛ ꯄꯤꯈꯠꯄ ꯌꯥꯕ꯭ꯔꯥ ꯍꯥꯏꯕꯒꯤ ꯑꯗꯨꯒꯨꯝꯕꯒꯤꯁꯨ ꯑꯗꯨꯝ ꯑꯩꯈꯣꯏ ꯆꯥꯟꯁ ꯑꯗꯨꯝ ꯄꯤꯕꯅꯤꯀꯣ ꯑꯗꯨꯃꯥꯏꯅ ꯑꯥ ꯑꯗꯨꯃꯥꯏꯅ ꯅꯥꯇꯩꯆꯥꯕ ꯑꯗꯨꯝ ꯇꯧꯕ ꯌꯥꯅꯤ ꯑꯇꯩ ꯀꯔꯤ ꯀꯔꯤ ꯑꯄꯥꯝꯕꯁꯨ ꯑꯇꯩ ꯃꯐꯝꯁꯤꯡ ꯈꯪꯅꯕ ꯂꯩꯔꯒꯗꯤ ꯑꯣꯏꯅꯥꯝꯗ ꯑꯣꯏꯔꯣ ꯏꯔꯦꯡꯕꯝꯗ ꯑꯣꯏꯔꯣ ꯑꯗꯒꯤ ꯕꯤꯁꯦꯝꯄꯨꯔꯔꯣꯝꯗ ꯑꯣꯏꯔꯒꯁꯨ ꯑꯗꯨꯝ ꯃꯔꯤ ꯃꯇꯥꯁꯤꯡ ꯂꯩꯔꯒꯗꯤ ꯑꯩꯈꯣꯏꯒꯤ ꯁꯤꯒꯤ ꯕꯦꯛꯀꯔꯤꯁꯤꯒꯤ ꯄꯣꯠꯁꯦ ꯐꯕꯅꯤ ꯈꯣꯠꯄꯅꯤ ꯍꯥꯏꯗꯅ ꯏꯇꯥꯎꯅ ꯑꯗꯨꯝ ꯈꯔ ꯁꯟꯇꯣꯛꯄꯤꯔꯁꯨ ꯍꯥꯏꯕꯤꯔꯁꯨ ꯑꯩꯈꯣꯏꯒꯤ ꯁꯥꯏꯠꯇꯒꯤꯁꯨ ꯑꯩꯈꯣꯏꯅ ꯑꯉꯝꯕ ꯀꯔꯤ ꯀꯔꯤ ꯑꯗꯨꯝ ꯌꯥꯅꯤ ꯑꯗꯨ ꯑꯇꯣꯞꯄ ꯈꯪꯅꯕ ꯂꯩꯔꯒꯁꯨ ꯑꯗꯨꯝ ꯈꯔ ꯑꯗꯨꯝ ꯁꯦꯌꯔ ꯇꯧꯕꯤꯌꯨ

ꯑꯧ ꯍꯣꯏ ꯍꯣꯏ ꯍꯣꯏ ꯍꯣꯏ ꯑꯧ ꯑꯧ ꯑꯧ ꯑꯗꯨꯗꯤ ꯑꯧ ꯑꯗꯨꯒꯤꯁꯨ ꯑꯩ ꯍꯥꯏꯍꯧꯗ꯭ꯔꯦ ꯗꯤꯇꯦꯜꯁꯁꯦ ꯑꯩꯈꯣꯏꯅ ꯀꯩꯒꯨꯝꯕ ꯄꯣꯠꯁꯦ ꯖꯃꯥ ꯇꯧꯁꯤꯜꯂꯅꯤ ꯑꯗꯒꯤ ꯊꯥꯒꯗꯧꯕꯁꯦ ꯏꯅꯥꯎꯄꯥꯒꯤ ꯗꯨꯀꯥꯟꯁꯦ ꯉꯁꯤꯁꯦ ꯑꯩꯈꯣꯏꯗ ꯑꯣꯗꯔ ꯍꯥꯏꯔꯛꯈ꯭ꯔꯦꯅ ꯈꯜꯂꯁꯤ ꯑꯗꯒꯤ ꯑꯩꯈꯣꯏꯅ ꯍꯥꯟꯅ ꯐꯣꯟ ꯇꯧꯖꯔꯛꯑꯅꯤ ꯉꯁꯤ ꯑꯩꯈꯣꯏ ꯄꯣꯠ ꯊꯥꯕ ꯂꯥꯛꯀꯗꯧꯔꯤ ꯈꯣꯠꯀꯗꯧꯔꯤꯑꯅ ꯀꯔꯤꯒꯨꯝꯕ ꯐꯔꯛ ꯇꯥꯗꯧ ꯑꯣꯏꯔꯒꯗꯤ ꯑꯩꯈꯣꯏꯅ ꯍꯥꯏꯔꯛꯄ ꯐꯣꯟ ꯇꯧꯔꯛꯄ ꯇꯥꯏꯃꯤꯡꯁꯤꯗ ꯉꯁꯤꯗꯤ ꯑꯩ ꯗꯨꯀꯥꯟ ꯂꯣꯟꯗꯧꯔꯤ ꯅꯠꯇ꯭ꯔꯒ ꯍꯌꯦꯡ ꯑꯣꯏꯅ ꯑꯩꯒꯤꯁꯦ ꯄꯨꯕꯤꯔꯛꯑꯣ ꯍꯥꯏꯕ ꯑꯗꯨꯒꯨꯝꯕꯒꯤ ꯃꯇꯥꯡ ꯇꯟꯖꯥꯁꯨ ꯑꯗꯨꯝ ꯌꯥꯅꯅꯤꯗ ꯑꯗꯨꯝ ꯑꯩꯈꯣꯏ ꯂꯥꯛꯑꯝꯃꯦ ꯊꯣꯡ ꯂꯣꯜꯂꯝꯃꯒꯁꯨ ꯑꯗꯨꯝ ꯍꯥꯟꯅ ꯐꯣꯟꯗ ꯍꯥꯟꯅ ꯑꯩꯈꯣꯏꯅ ꯐꯣꯟ ꯇꯧꯔꯛꯀꯅꯤ ꯉꯁꯤꯗꯤ ꯄꯣꯠꯁꯤ ꯁꯤ ꯌꯥꯎꯔꯛꯀꯅꯤ ꯅꯪ ꯄꯣꯠ ꯊꯥꯔꯝꯒꯗ꯭ꯔꯥ ꯊꯥꯔꯝꯃꯣꯏꯗ꯭ꯔꯥ ꯍꯥꯏꯕ ꯇꯥꯏꯃꯤꯡ ꯑꯗꯨꯃꯥꯏꯅ ꯐꯥꯎꯅꯔꯁꯨ ꯐꯣꯟ ꯅꯝꯕꯔ ꯂꯩꯅꯔꯒꯗꯤ ꯏꯌꯥꯗ ꯌꯥꯅꯅꯤꯗ ꯑꯗꯨꯕꯨꯗꯤ ꯁꯤꯟꯕ ꯑꯧ ꯑꯧ ꯍꯣꯏ ꯍꯣꯏ ꯍꯣꯏ ꯑꯧ ꯍꯥꯏꯕꯤꯌꯨ

ꯍꯥꯏꯕꯤꯌꯨ ꯍꯥꯏꯕꯤꯌꯨ

ꯑꯧ ꯑꯧ ꯑꯧ ꯑꯧ ꯑꯣ ꯑꯣ ꯑꯩꯈꯣꯏꯒꯤ ꯂꯨꯍꯣꯡꯕꯒꯨꯝꯕꯒꯤ ꯍꯥꯏꯇꯥꯔꯦ ꯀꯕꯣꯛꯄꯨ ꯑꯣꯏꯔꯣ ꯑꯗꯒꯤ ꯍꯩꯖꯤꯡꯄꯣꯠꯀꯤ ꯑꯣꯏꯔꯣ ꯄꯦꯛꯀꯨꯝꯕ ꯇꯧꯕꯒꯨꯝꯕ ꯑꯗꯒꯤ ꯃꯌꯥꯝ ꯂꯩꯗꯅꯀꯣ ꯑꯩꯈꯣꯏꯒꯤ ꯕꯑꯔꯠꯗꯦꯒꯨꯝꯕꯒꯤ ꯑꯆꯧ ꯑꯆꯧꯕ ꯐꯪꯁꯟ ꯏꯅꯥꯈꯨꯟꯕ ꯀꯌꯥ ꯂꯧꯅꯔꯤꯕ ꯑꯗꯒꯤ ꯄꯤꯁ ꯑꯃꯅꯤꯗꯪ ꯅꯠꯇꯕ ꯁꯨꯃꯥꯏꯅ ꯄꯦꯛ ꯆꯥꯝꯃ ꯆꯅꯤ ꯆꯍꯨꯝ ꯆꯥꯝꯃꯉꯥ ꯀꯕꯣꯛꯇ ꯍꯥꯏꯔꯒꯁꯨ ꯑꯩꯈꯣꯏ ꯂꯤꯛꯂꯥ ꯀꯕꯣꯛꯀꯥꯏꯅ ꯂꯤꯛꯂꯥ ꯕꯦꯛꯀꯔꯤꯒꯥꯏ ꯇꯧꯅꯔꯤꯕ ꯑꯗꯨꯒꯨꯝꯕ ꯀꯕꯣꯛ ꯃꯌꯥꯝ ꯃꯈꯜ ꯄꯦꯛꯀꯦꯠ ꯆꯥꯝꯃꯉꯥ ꯂꯤꯁꯤꯡ ꯂꯧꯅꯕ ꯂꯩꯗꯅꯀꯣ ꯑꯗꯨꯒꯨꯝꯕꯒꯤ ꯑꯣꯏꯔꯒꯁꯨ ꯑꯩꯈꯣꯏ ꯑꯗꯨꯝ ꯑꯗꯨꯒꯤ ꯑꯣꯏꯔꯗꯤ ꯍꯣꯜꯁꯦꯜꯗ ꯑꯩꯈꯣꯏꯅ ꯄꯣꯠꯁꯦ ꯊꯥꯔꯛꯀꯅꯤꯌꯦ ꯍꯣꯜꯁꯦꯜꯒꯤ ꯔꯦꯠꯇ ꯂꯨꯄꯥ ꯇꯔꯥ ꯄꯤꯕꯒꯤ ꯁꯞꯄꯣꯁ ꯂꯨꯄꯥ ꯇꯔꯥ ꯄꯤꯕ ꯄꯣꯠꯁꯦ ꯑꯩꯈꯣꯏꯅ ꯅꯤꯄꯥꯟ ꯃꯈꯥꯏ ꯅꯤꯄꯥꯟ ꯑꯗꯨꯃꯥꯏꯅ ꯁꯥꯔꯛꯄ ꯍꯥꯏꯇꯥꯔꯦ ꯑꯗꯒꯤ ꯌꯥꯡꯈꯩꯄꯤꯕ ꯄꯣꯠ ꯇꯝꯕꯁꯤꯅ ꯂꯨꯄꯥ ꯅꯤꯐꯨ ꯃꯉꯥꯒꯨꯝꯕ ꯑꯗꯨꯝ ꯍꯥꯏꯇꯥꯔꯦ ꯈꯔ ꯈꯔ ꯑꯗꯨꯝ ꯌꯦꯡꯉꯒ ꯍꯣꯜꯁꯦꯜꯗ ꯑꯣꯏꯅ ꯁꯥꯔꯛꯑꯅꯤ ꯑꯦꯝ ꯃꯥꯔ ꯄꯤꯗꯗꯤ ꯂꯧꯔꯔꯣꯏꯕ ꯑꯗꯨꯗꯣ ꯑꯗꯨꯒꯨꯝꯕꯒꯤ ꯇꯥꯏꯃꯤꯡ ꯐꯪꯉꯗꯤꯀꯣ ꯏꯆꯥꯁꯤꯡ ꯋꯥꯔꯤꯅꯤ ꯏꯆꯥꯁꯤꯡ ꯑꯗꯒꯤ ꯏꯅꯥꯎꯄꯥꯒꯤ ꯃꯆꯥꯁꯤꯡ ꯂꯨꯍꯣꯡꯕ ꯈꯣꯠꯄꯒꯤ ꯑꯣꯏꯔꯒꯁꯨ ꯑꯗꯨꯝ ꯑꯩꯈꯣꯏꯒꯤ ꯂꯨꯍꯣꯡꯕꯗ ꯍꯩꯖꯤꯡꯄꯣꯠꯇ ꯆꯪꯒꯗꯧꯕ ꯆꯥꯅ ꯊꯛꯅꯕꯒꯤ ꯑꯥꯏꯇꯦꯝ ꯂꯩꯗꯅꯀꯣ ꯏꯆꯟꯅꯨꯄꯤ ꯀꯩꯅꯣꯒꯤ ꯑꯣꯏꯔꯒꯁꯨ ꯑꯗꯨꯝ ꯏꯃꯨꯡ ꯃꯅꯨꯡꯒꯤ ꯍꯩꯖꯤꯡꯄꯣꯠꯀꯤ ꯍꯦꯛ ꯍꯥꯏꯕ ꯄꯣꯠꯇꯨꯒꯩꯗꯤ ꯆꯥꯅ ꯊꯛꯅꯕꯒꯤ ꯑꯣꯏꯔꯒꯗꯤ ꯁꯤꯗ ꯑꯩꯈꯣꯏ ꯗꯨꯀꯥꯟꯁꯤꯗ ꯂꯣꯏꯅ ꯁꯨꯅ ꯐꯪꯉꯕꯅꯤ

ꯍꯣꯏ ꯍꯣꯏ ꯍꯣꯏ ꯌꯥꯔꯦ ꯌꯥꯔꯦ ꯐꯔꯦ ꯌꯥꯝ ꯅꯨꯡꯉꯥꯏꯖꯔꯦ